ꯍꯜꯂꯣ ꯉꯁꯥꯏ ꯄꯨꯡ ꯕꯥꯔꯣ ꯑꯗꯨꯋꯥꯏꯗ ꯐꯣꯟ ꯇꯧꯕꯤꯔꯛꯑꯦꯀꯣ ꯗꯤꯂꯤꯚꯔꯤ ꯌꯧꯔꯛꯑꯅꯤꯅ ꯑꯗꯣ ꯍꯧꯖꯤꯛꯇꯤ ꯄꯨꯡ ꯑꯃ ꯑꯅꯤ ꯑꯍꯨꯝ ꯇꯥꯁꯤꯜꯂꯛꯑꯦ ꯍꯧꯖꯤꯛ ꯐꯥꯎꯕ ꯊꯤꯟꯕꯤꯔꯛꯇ꯭ꯔꯦ ꯑꯗꯣ ꯀꯃꯥꯏꯅ ꯇꯧꯕꯅꯣ ꯑꯩꯈꯣꯏꯗꯤ ꯉꯥꯏꯕ ꯌꯥꯕ ꯉꯥꯏꯔꯦ ꯄꯨꯡ ꯕꯥꯔꯣꯗ ꯌꯧꯔꯛꯀꯅꯤ ꯉꯁꯤ ꯗꯤꯂꯤꯚꯔꯤ ꯇꯧꯔꯛꯀꯅꯤꯅ ꯍꯔꯥꯎꯔꯦ ꯑꯗꯣ ꯑꯩꯈꯣꯏ ꯉꯥꯏꯔꯦ ꯌꯧꯔꯛꯇ꯭ꯔꯦ ꯑꯗꯨ ꯑꯣꯏꯔꯗꯤ ꯀꯩ ꯇꯧꯕ ꯇꯥꯏ ꯑꯩꯈꯣꯏ ꯁꯥꯎꯅꯤꯡꯉꯛꯑꯦ ꯑꯗꯨꯗꯤ ꯂꯥꯜꯂꯤꯕꯁꯦ ꯑꯩꯈꯣꯏ ꯑꯣꯏꯗꯣꯏꯔꯥ ꯅꯣꯏ ꯑꯣꯏꯗꯣꯏꯔꯥ ꯌꯦꯡꯉꯣ ꯅꯣꯏꯅ ꯗꯤꯂꯤꯚꯔꯤ ꯇꯧꯔꯛꯑꯅꯤ ꯍꯥꯏꯔꯒ ꯍꯧꯖꯤꯛ ꯐꯥꯎꯕ ꯊꯤꯟꯕꯤꯔꯛꯇ꯭ꯔꯗꯤ ꯀꯅꯥꯅꯣ ꯂꯥꯜꯂꯤꯁꯦ ꯅꯣꯏꯁꯨ ꯑꯝꯇ ꯈꯟꯊꯔꯒ ꯌꯦꯡꯕꯤꯌꯨ ꯑꯗꯨꯅ ꯄꯣꯠ ꯑꯩꯈꯣꯏꯅ ꯀꯛꯏꯕꯁꯦ ꯑꯩꯈꯣꯏꯁꯨꯀꯣ ꯍꯔꯥꯎꯅ ꯉꯥꯏꯔꯤꯕꯅꯤ ꯎꯅꯤꯡꯉꯤꯕꯅꯤ ꯌꯦꯡꯅꯤꯡꯉꯤꯕꯅꯤ ꯀꯔꯝꯕ ꯄꯣꯠ ꯑꯣꯏꯔꯝꯗꯣꯏꯅꯣ ꯐꯖꯔꯝꯗꯣꯏꯔꯥ ꯊꯤꯔꯗꯣꯏꯔꯥꯅ ꯑꯗꯨ ꯑꯩꯈꯣꯏꯁꯦ ꯉꯥꯏꯕ ꯌꯥꯕ ꯉꯥꯏꯍꯜꯂꯦ ꯕꯥꯔꯣ ꯕꯥꯔꯣꯅ ꯑꯗꯨ ꯕꯥꯔꯣ ꯍꯧꯖꯤꯛ ꯄꯨꯡ ꯃꯔꯤ ꯇꯥꯁꯤꯜꯂꯛꯑꯦ ꯍꯧꯖꯤꯛ ꯐꯥꯎ ꯌꯧꯁꯤꯜꯂꯛꯇ꯭ꯔꯦ ꯑꯗꯨꯗꯤ ꯀꯃꯥꯏꯅ ꯇꯧꯅꯤ ꯊꯤꯜꯂꯛꯀꯗ꯭ꯔꯥ ꯊꯤꯜꯂꯛꯑꯣꯏꯗ꯭ꯔꯥꯕꯨꯛ ꯈꯪꯗ꯭ꯔꯦ ꯑꯗꯨꯅ ꯗꯤꯂꯤꯚꯔꯤ ꯇꯧꯕꯤꯔꯤꯕ ꯅꯣꯏꯗꯁꯨ ꯑꯩꯅ ꯍꯥꯏꯖꯅꯤꯡꯕ ꯈꯔꯗꯤꯀꯣ ꯋꯥꯐꯝ ꯈꯤꯇ ꯊꯝꯖꯒꯦ ꯑꯗꯨꯗꯤ ꯅꯣꯏꯗ ꯕꯥꯔꯣꯅ ꯐꯣꯟ ꯇꯧꯔꯛꯈ꯭ꯔꯗꯤ ꯕꯥꯔꯣꯗꯨꯗ ꯌꯧꯅꯕ ꯇꯧꯕꯤꯔꯛꯑꯣꯕ ꯍꯥꯏꯗꯤ ꯑꯩꯈꯣꯏꯁꯨ ꯉꯥꯏꯔꯤꯕꯅꯦꯕꯀꯣ ꯅꯣꯏꯗꯣ ꯑꯗꯨꯅ ꯌꯥꯔꯒꯗꯤ ꯃꯊꯪ ꯇꯥꯔꯛꯄꯗꯗꯤ ꯑꯩꯈꯣꯏ ꯁꯤꯒꯨꯝꯕ ꯊꯦꯡꯊꯕꯤ ꯈꯣꯠꯄꯤꯁꯦ ꯇꯧꯕꯤꯒꯅꯨ ꯌꯥꯔꯤꯈꯩ ꯐꯥꯎꯗꯤ ꯅꯣꯏꯅ ꯍꯥꯏꯔꯤꯕ ꯃꯇꯝꯗꯨꯗ ꯃꯇꯝ ꯆꯥꯅ ꯌꯧꯕꯤꯔꯛꯎ ꯍꯥꯏꯅ ꯅꯤꯡꯁꯤꯡꯖꯔꯤ ꯃꯔꯝꯗꯤ ꯅꯣꯏꯅ ꯇꯧꯁꯨ ꯇꯧꯔꯛꯀꯅꯤꯅ ꯈꯜꯂꯤ ꯑꯗꯨ ꯇꯧꯁꯨ ꯇꯧꯕꯤꯔꯛꯎ ꯉꯟꯅ ꯊꯤꯟꯕꯤꯔꯛꯎ ꯑꯩꯈꯣꯏꯁꯨ ꯍꯔꯥꯎꯅ ꯂꯧꯒꯦ ꯑꯗꯨ ꯁꯤ ꯍꯥꯏꯔꯒ ꯂꯣꯏꯖꯔꯒꯦ